ꯏꯁꯤꯡꯁꯦ ꯃꯤ ꯄꯨꯝꯅꯃꯛ ꯃꯤ ꯄꯨꯝꯅꯃꯛꯀꯤ ꯈꯨꯟꯗ ꯂꯩ ꯑꯗꯨꯕꯨ ꯑꯩꯈꯣꯏ ꯍꯧꯖꯤꯛ ꯁꯣꯔꯁ ꯑꯣꯐ ꯋꯥꯇꯔꯁꯤ ꯃꯦꯟꯂꯤ ꯏꯁꯇ꯭ꯔꯤꯝ ꯏꯁꯇ꯭ꯔꯤꯝ ꯋꯥꯇꯔ ꯑꯗꯨꯒ ꯍꯦꯟꯄꯝ ꯍꯦꯟꯄꯝ ꯏꯁꯇ꯭ꯔꯤꯝ ꯋꯥꯇꯔ ꯑꯗꯨꯒ ꯗꯤꯞ ꯋꯦꯜ ꯑꯗꯨ ꯁꯣꯔꯁ ꯑꯍꯨꯝꯅ ꯑꯩꯈꯣꯏ ꯈꯨꯟꯗ ꯑꯗꯨꯅ ꯍꯧꯖꯤꯛ ꯃꯦꯟ ꯁꯣꯔꯁ ꯑꯣꯐ ꯋꯥꯇꯔ ꯇꯧꯔꯒ ꯂꯩ ꯑꯗꯨ ꯑꯩꯈꯣꯏꯒꯤꯁꯦ ꯏꯁꯇꯦꯞ ꯏꯁꯇꯦꯞꯅ ꯇꯧꯕꯅꯤ ꯏꯁꯇ꯭ꯔꯤꯝ ꯋꯥꯇꯔꯁꯨ ꯄꯨꯊꯣꯛꯂꯒ ꯄꯥꯏꯞꯇ ꯄꯨꯊꯣꯛꯂꯒ ꯋꯥꯇꯔ ꯇꯦꯡꯛ ꯑꯆꯧꯕ ꯇꯦꯡꯛ ꯑꯃꯗ ꯍꯥꯞꯂꯒ ꯇꯦꯡꯛ ꯋꯥꯇꯔ ꯇꯦꯡꯛꯗꯒꯤ ꯑꯩꯈꯣꯏ ꯈꯨꯟ ꯄꯨꯝꯅꯃꯛ ꯃꯤ ꯄꯨꯝꯅꯃꯛꯁꯦ

ꯏꯁꯇ꯭ꯔꯤꯝ ꯋꯥꯇꯔ ꯑꯗꯨꯗ ꯄꯥꯏꯔꯒ ꯇꯧꯔꯒ ꯏꯁꯤꯡ ꯑꯗꯨꯅ ꯁꯣꯐ ꯏꯁꯤꯡ ꯁꯣꯔꯁ ꯑꯗꯨꯅ ꯆꯥꯕꯅꯤ ꯑꯗꯨꯒ ꯍꯦꯟꯄꯝꯒ ꯗꯤꯞ ꯋꯦꯜ ꯄꯣꯟꯁꯦ ꯃꯤꯑꯣꯏ ꯑꯃꯒꯤ ꯃꯤ ꯃꯌꯥꯝꯒꯤ ꯄꯥꯕ꯭ꯂꯤꯛꯀꯤ ꯅꯠꯇ꯭ꯔꯒ ꯄ꯭ꯔꯥꯏꯕꯦꯠ ꯄ꯭ꯔꯥꯏꯕꯦꯠ ꯃꯤ ꯄ꯭ꯔꯥꯏꯕꯦꯠ ꯄ꯭ꯔꯥꯏꯕꯦꯠꯀꯤ

ꯆꯥꯕꯅꯤ ꯃꯣꯏꯒꯤ ꯌꯨꯝ ꯂꯝꯁꯦ ꯈꯤꯇꯪ ꯁꯪ ꯁꯪꯕ ꯀꯔꯤ ꯍꯥꯏꯒꯦꯔ ꯑꯗꯨ ꯑꯣꯏꯕꯒꯤ ꯃꯈꯣꯏ ꯄꯥꯏꯞꯂꯥꯏꯟꯁꯦ ꯋꯥꯇꯔ ꯇꯦꯡꯛꯗ ꯄꯥꯏꯕ ꯌꯥꯗꯕꯒꯤ ꯑꯗꯨ ꯃꯣꯏ ꯈꯣꯏꯁꯨ ꯍꯧꯖꯤꯛ ꯈꯨꯟꯅ ꯁꯥꯕꯤꯔꯒ ꯗꯤꯞ ꯋꯦꯜ ꯍꯦꯟꯄꯝ ꯑꯗꯨꯗꯒꯤ ꯆꯥꯕꯅꯤ